ꯑꯩꯅ ꯄꯥꯝꯕ ꯍꯥꯏꯔꯒꯗꯤ ꯄ꯭ꯔꯥꯏꯕꯦꯠ ꯍꯣꯁꯄꯤꯇꯥꯟꯅ ꯄꯥꯝꯃꯤ ꯃꯔꯝꯗꯤ ꯈꯤꯇꯪ ꯂꯨꯔꯛꯄ ꯇꯥꯟꯖꯥꯗꯗꯤ ꯒꯣꯕꯔꯃꯦꯟ ꯍꯣꯁꯄꯤꯇꯥꯟꯅ ꯉꯝꯗꯕ ꯌꯥꯎꯔꯛꯏ ꯄ꯭ꯔꯥꯏꯕꯦꯠ ꯍꯣꯁꯄꯤꯇꯥꯟꯅ ꯉꯝꯕ ꯑꯗꯩ ꯍꯣꯁꯄꯤꯇꯥꯜ ꯒꯣꯕꯔꯃꯦꯟ ꯍꯣꯁꯄꯤꯇꯥꯜꯗꯤ ꯄꯩꯁꯥ ꯌꯥꯝ ꯍꯣꯡꯉꯤ ꯄ꯭ꯔꯥꯏꯕꯦꯠ ꯍꯣꯁꯄꯤꯇꯥꯜꯗꯤ ꯌꯥꯝꯅ ꯇꯥꯡꯉꯤ